ꯑꯩꯒꯤ ꯃꯤꯡ ꯑꯦꯝ ꯗꯤ ꯖꯀꯤꯔ ꯍꯨꯏꯁꯦꯟ ꯑꯩꯒꯤ ꯕꯕꯥꯒꯤ ꯃꯤꯡꯅ ꯑꯦꯝ ꯗꯤ ꯅꯣꯔꯖꯃꯥꯟ ꯑꯩꯒꯤ ꯃꯃꯥꯒꯤ ꯃꯤꯡꯅ ꯅꯣꯡꯉꯥꯟꯕꯤ ꯑꯩ ꯊꯧꯕꯥꯜ ꯗꯤꯁꯇ꯭ꯔꯤꯛꯀꯤ ꯁꯉꯥꯏꯌꯨꯝꯐꯝ ꯄꯥꯠ ꯋꯥꯟ ꯍꯥꯏꯔꯤꯕ ꯖꯒꯥ ꯑꯁꯤꯗꯒꯤꯅꯤ ꯑꯩꯒꯤ ꯄꯨꯟꯁꯤꯗ ꯑꯩꯅ ꯃꯍꯩ ꯇꯝꯃꯛꯄ ꯃꯇꯝꯗ ꯌꯥꯝꯅ ꯋꯥꯅ ꯇꯝꯖꯔꯛꯈꯤ ꯑꯩꯅ ꯋꯥꯅ ꯇꯝꯖꯔꯛꯄꯒꯤ ꯃꯔꯝꯗꯤ ꯑꯩꯒꯤ ꯏꯃꯨꯡ ꯃꯅꯨꯡ ꯑꯩꯒꯤ ꯕꯕꯥ ꯁꯥꯔꯚꯤꯁ ꯇꯧꯗꯕꯅ ꯃꯔꯝ ꯑꯣꯏꯔꯒ ꯑꯃꯗꯤ ꯁꯦꯟꯊꯣꯛ ꯂꯝꯕꯤ ꯁꯥꯎꯟ ꯑꯣꯏꯗꯕꯅ ꯃꯔꯝ ꯑꯣꯏꯔꯒ ꯌꯥꯝꯅ ꯅꯣꯡꯃꯒꯤ ꯍꯥꯇꯦ ꯍꯥꯇꯦ ꯁꯨꯗꯨꯅ ꯆꯔꯥ ꯇꯥꯜꯂꯒ ꯑꯗꯨꯃꯥꯏꯅ ꯑꯩꯈꯣꯏ ꯏꯆꯤꯜ ꯏꯅꯥꯎꯁꯤꯡꯕꯨ ꯃꯍꯩ ꯇꯝꯍꯜꯂꯛꯈꯤ ꯑꯗꯨꯅ ꯑꯩꯈꯣꯏꯅ ꯃꯍꯩ ꯇꯝꯕ ꯃꯇꯝꯗ ꯌꯥꯝꯅ ꯋꯥꯅ ꯇꯝꯂꯛꯈꯤ ꯃꯤꯒꯨꯝꯅ ꯏꯪꯂꯤꯁ ꯁ꯭ꯀꯨꯜ ꯑꯔꯤꯡꯕꯁꯤꯡꯗ ꯇꯝꯕꯁꯨ ꯐꯪꯂꯛꯇꯦ ꯑꯩꯈꯣꯏꯅ ꯇꯝꯖꯔꯤꯕ ꯒꯔꯃꯦꯟꯒꯤ ꯁ꯭ꯀꯨꯜ ꯇꯝꯃꯒ ꯃꯤꯌꯥꯝꯒꯤ ꯃꯔꯛꯇ ꯇꯤꯟꯕ ꯐꯪꯅꯕ ꯑꯃꯗꯤ ꯃꯤ ꯑꯃ ꯑꯣꯏꯕ ꯉꯝꯅꯕ ꯀꯟꯅ ꯍꯣꯠꯅꯔꯛꯈꯤ ꯑꯗꯨꯕꯨ ꯑꯩꯅ ꯇꯦꯟ ꯊꯥꯔꯕ ꯃꯇꯨꯡ ꯇꯨꯋꯦꯞ ꯊꯥꯕꯒꯤ ꯇꯝꯕꯁꯤꯗ ꯏꯃꯨꯡ ꯃꯅꯨꯡꯒꯤ ꯌꯥꯝꯅ ꯑꯋꯥꯕ ꯆꯩꯊꯦꯡ ꯀꯌꯥ ꯑꯃꯔꯣꯝ ꯂꯩꯇꯕꯅ ꯃꯔꯝ ꯑꯣꯏꯔꯒ ꯂꯥꯏꯔꯤꯛ ꯃꯈꯥ ꯇꯝꯊꯅꯕ ꯍꯣꯠꯅꯕꯗ ꯑꯋꯥꯕ ꯀꯌꯥ ꯃꯥꯌꯣꯛꯅꯈꯤ ꯑꯗꯨꯕꯨ ꯉꯁꯤ ꯑꯩꯈꯣꯏꯅ ꯒ꯭ꯔꯦꯖꯨꯌꯦꯁꯟ ꯂꯣꯏꯔꯒ ꯃꯁꯤꯐꯥꯎꯕ ꯌꯧꯔꯛꯂꯤꯕꯁꯤ ꯏꯃꯥ ꯕꯕꯥꯒꯤ ꯌꯥꯝꯅ ꯑꯆꯧꯕ ꯊꯧꯗꯥꯡꯅꯤ